ꯏꯔꯣꯟꯕ ꯏꯔꯣꯟꯕ ꯍꯥꯏꯕꯁꯦ ꯑꯩꯈꯣꯏꯅ ꯏꯆꯝ ꯆꯝꯅ ꯑꯗꯨꯝ ꯆꯥꯕꯗ ꯍꯥꯎꯕ ꯑꯦꯟꯁꯥꯡꯅꯤ ꯉꯥꯔꯤ ꯉꯇꯥꯏ ꯍꯥꯞꯄꯒ ꯑꯗꯨꯝ ꯑꯩꯈꯣꯏꯒꯤ ꯑꯐꯪꯕ ꯁ꯭ꯋꯥꯏꯗ ꯑꯩꯈꯣꯏꯒꯤ ꯑꯩꯈꯣꯏꯒꯤ ꯁ꯭ꯋꯥꯏꯗ ꯐꯪꯖꯔꯤꯕ ꯈꯔꯁꯤ ꯑꯗꯨꯝ ꯍꯥꯞꯆꯤꯜꯂꯒ ꯗꯨꯝ ꯂꯣꯟꯕ ꯊꯥꯎ ꯊꯨꯝ ꯌꯥꯎꯗꯕꯤꯗ ꯑꯗꯨꯒꯨꯝꯕ ꯌꯥꯝ ꯍꯥꯎꯕ ꯆꯤꯟꯖꯥꯛ ꯑꯃꯅꯤ ꯑꯗꯒꯤ ꯀꯥꯡꯁꯣꯏ ꯀꯥꯡꯁꯣꯏ ꯍꯥꯏꯔꯁꯨ ꯑꯩꯈꯣꯏꯒꯤ ꯀꯥꯡꯁꯣꯏꯒꯤ ꯏꯆꯝ ꯆꯝꯅ ꯆꯝꯐꯨꯠ ꯇꯧꯅ ꯆꯥꯔꯁꯨ ꯌꯥꯕ ꯑꯦꯟꯁꯥꯡꯅꯤ ꯌꯥꯝꯅ ꯊꯥꯎ ꯊꯨꯝ ꯍꯥꯞꯇ꯭ꯔꯒꯁꯨ ꯊꯥꯎ ꯊꯨꯝ ꯁꯨꯡꯍꯥꯞ ꯍꯥꯞꯇꯕꯤꯗ ꯀꯥꯡꯁꯣꯏ ꯍꯥꯏꯕꯁꯤ ꯑꯩꯈꯣꯏꯅ ꯍꯛꯆꯥꯡꯒ ꯅꯨꯡꯉꯥꯏꯔꯛꯇꯕ ꯃꯇꯝꯗ ꯅꯨꯡꯉꯥꯏꯅꯕꯒꯤꯗꯃꯛꯇ ꯆꯥꯕ ꯆꯤꯟꯖꯥꯛ ꯑꯃꯈꯛꯅꯤ ꯎꯠꯇꯤ ꯍꯥꯏꯕꯁꯤꯁꯨ ꯎꯠꯇꯤꯁꯤꯁꯨ ꯑꯗꯨꯝ ꯑꯩꯈꯣꯏꯒꯤ ꯌꯥꯝꯅ ꯅꯨꯡꯉꯥꯏꯕ ꯆꯥꯕꯗ ꯐꯨꯠ ꯐꯨꯠ ꯆꯪꯕ ꯌꯥꯝꯅ ꯅꯥꯟꯕ ꯑꯗꯨꯒꯨꯝꯕ ꯃꯈꯜꯒꯤ ꯆꯤꯟꯖꯥꯛ ꯑꯃꯅꯤ ꯃꯣꯏꯁꯤ ꯊꯣꯡꯕꯗ ꯃꯌꯥꯜ ꯃꯌꯥꯜꯂꯤ ꯑꯗꯨꯝ ꯏꯔꯣꯟꯕꯁꯨ ꯃꯌꯥꯜ ꯃꯌꯥꯜꯂꯤ ꯀꯥꯡꯁꯣꯏꯁꯨ ꯑꯗꯨꯝ ꯃꯌꯥꯜ ꯃꯌꯥꯜ ꯊꯣꯡꯉꯁꯨ ꯑꯗꯨꯝ ꯌꯥꯏ ꯏꯆꯝ ꯆꯝꯕ ꯉꯥꯇꯅꯤ ꯑꯗꯨꯝ ꯍꯥꯎꯕ ꯊꯥꯎ ꯊꯨꯝ ꯌꯥꯎꯗꯕꯤꯗ ꯍꯛꯆꯥꯡ ꯅꯨꯡꯉꯥꯏꯕ ꯆꯤꯟꯖꯥꯛ ꯍꯥꯏꯔꯗꯤ ꯑꯗꯨꯒꯨꯝꯕ ꯆꯤꯟꯖꯥꯛꯁꯨ ꯆꯥꯅꯩ ꯀꯥꯡꯁꯣꯏꯁꯤꯅ ꯈ꯭ꯋꯥꯏꯗꯒꯤ ꯅꯨꯡꯉꯥꯏ ꯏꯔꯣꯟꯕꯁꯤꯅ ꯑꯃꯨꯛ ꯈ꯭ꯋꯥꯏꯗꯒꯤ ꯑꯩꯒꯤ ꯑꯣꯏꯅ ꯏꯔꯣꯟꯕꯁꯦ ꯃꯣꯔꯣꯛ ꯈꯤꯇꯪ ꯁꯥꯇꯛ ꯇꯧꯔꯗꯤ ꯑꯗꯨꯝ ꯍꯥꯎꯔꯦ ꯀꯥꯡꯁꯣꯏꯁꯤꯅ ꯏꯆꯝ ꯆꯝꯅ ꯑꯗꯨꯝ ꯊꯣꯛꯉꯦ ꯏꯆꯝ ꯆꯝꯅ ꯊꯣꯡꯉꯒ ꯆꯥꯕ ꯆꯝꯐꯨꯠ ꯀꯨꯝꯕ ꯆꯤꯟꯖꯥꯛ ꯑꯃꯅꯤ ꯀꯥꯡꯁꯣꯏ ꯍꯥꯏꯕꯁꯤ ꯎꯠꯇꯤ ꯍꯥꯏꯁꯤꯗꯤ ꯎꯠꯇꯤ ꯑꯁꯤꯗꯤ ꯑꯗꯨꯝ ꯍꯛꯆꯥꯡ ꯅꯨꯡꯉꯥꯏꯇꯕ ꯃꯤꯗꯗꯤ ꯎꯠꯇꯤꯕꯨꯗꯤ ꯆꯥꯗꯦ ꯎꯠꯇꯤꯁꯤ ꯑꯗꯨꯝ ꯆꯥꯅꯩ ꯆꯝꯅ ꯊꯣꯡꯕ ꯆꯥꯛ ꯑꯦꯟꯁꯥꯡꯗ ꯎꯠꯇꯤꯁꯨ ꯑꯗꯨꯝ ꯃꯈꯜ ꯑꯣꯏ